ꯀꯀꯥ ꯑꯩꯁꯦ ꯁꯨꯃꯥꯏ ꯇꯧꯕꯅꯦꯕ ꯉꯁꯥꯏꯕꯨꯗꯤ ꯀꯀꯥꯒꯤ ꯀꯦꯞ ꯕꯨꯛ ꯇꯧꯕ ꯃꯇꯝꯗ ꯑꯩꯗꯣ ꯑꯣꯟꯂꯥꯏꯟꯗ ꯀꯩ ꯌꯨ ꯄꯤ ꯑꯥꯏꯗ ꯄꯦꯃꯦꯟ ꯇꯧꯒꯦꯅꯕꯨꯗꯤ ꯍꯥꯏꯒ꯭ꯔꯦ ꯑꯗꯣ ꯍꯧꯖꯤꯛꯁꯦ ꯑꯩ ꯑꯦꯀꯥꯎꯟꯁꯦ ꯌꯦꯡꯕ ꯃꯇꯝꯗ ꯑꯩ ꯑꯦꯀꯥꯎꯟꯁꯦ ꯂꯨꯄꯥ ꯇꯔꯨꯛꯃꯨꯛꯇꯪ ꯌꯥꯎꯔꯒ ꯂꯩꯔꯝꯃꯦꯕ ꯑꯗꯨꯗꯨꯅ ꯀꯀꯥꯒꯤꯁꯦ ꯑꯩ ꯁꯦꯜ ꯑꯣꯏꯅ ꯄꯤꯕ ꯌꯥꯒꯗ꯭ꯔ ꯀꯃꯥꯏ ꯇꯧꯅꯤ ꯁꯦꯜꯁꯨ ꯑꯩꯁꯦ ꯀꯔꯤ ꯃꯄꯨꯝ ꯉꯥꯛꯇ ꯌꯥꯎꯔꯕ ꯑꯗꯣ ꯀꯀꯥꯗ ꯍꯟꯅꯤꯡꯉꯥꯏ ꯁꯦꯜꯒꯗꯤ ꯂꯩꯒꯗ꯭ꯔꯥ ꯑꯣ ꯍꯣꯏ ꯍꯣꯏ ꯀꯥꯏꯗꯦ ꯀꯥꯏꯗꯦ ꯀꯀꯥ ꯑꯩ ꯂꯨꯄꯥ ꯆꯥꯝꯉꯥ ꯆꯞꯄꯤꯕꯨꯗꯤ ꯌꯥꯎꯋꯦꯕꯀꯣ ꯑꯗꯣ ꯀꯀꯥꯗ ꯂꯨꯄꯥ ꯆꯥꯝ ꯆꯞꯄꯤ ꯈꯛꯇꯪ ꯌꯥꯎꯋꯦ ꯍꯥꯏꯕ ꯅꯠꯇ꯭ꯔꯣ ꯑꯣ ꯀꯥꯏꯗꯦ ꯀꯥꯏꯗꯦ ꯑꯔꯦꯝꯕꯁꯤꯁꯨ ꯑꯗꯨꯝ ꯑꯩꯒꯤꯗꯨ ꯆꯍꯨꯝ ꯇꯥꯔꯕ ꯅꯠꯇ꯭ꯔꯣ ꯀꯀꯥ ꯍꯣꯏ ꯍꯣꯏ ꯑꯔꯦꯝꯕꯁꯤꯁꯨ ꯀꯀꯥꯅ ꯑꯗꯨꯝ ꯄꯥꯏꯍꯟꯕꯤꯔꯣ ꯀꯀꯥꯒꯤ ꯇꯤꯞꯁꯅꯦꯅ ꯈꯟꯖꯔꯒ ꯌꯥꯅꯤ ꯀꯥꯏꯗꯦ ꯀꯥꯏꯗꯦ ꯀꯀꯥ ꯍꯥꯏꯗꯤ ꯀꯀꯥꯒ ꯂꯣꯏ ꯀꯀꯥꯅ ꯐꯖꯅ ꯅꯆꯥꯕꯨ ꯐꯖꯅ ꯃꯐꯝꯁꯤꯕꯨ ꯌꯧꯅꯕ ꯊꯤꯟꯕꯤꯔꯛꯄꯗ ꯀꯀꯥꯅ ꯂꯝꯕꯤ ꯂꯝꯍꯥꯡꯗ ꯂꯩꯕ ꯑꯩꯈꯣꯏꯒꯤ ꯂꯤ ꯃꯃꯤꯡ ꯆꯠꯄ ꯃꯐꯝ ꯀ꯭ꯌꯥꯃꯔꯨꯝꯁꯨ ꯀꯀꯥꯅ ꯁꯟꯗꯣꯛꯅ ꯇꯥꯛꯄꯤꯔꯦꯕ ꯑꯗꯨꯒꯤꯗꯃꯛꯇ ꯅꯆꯥꯅ ꯄꯨꯛꯅꯤꯡ ꯄꯦꯟꯖꯕꯒꯤꯗꯃꯛꯇ ꯍꯥꯏꯇꯥꯔꯦꯀꯣ ꯀꯀꯥꯗ ꯄꯤꯔꯝꯕꯅꯦꯅ ꯈꯟꯕꯤꯌꯨꯀꯣ ꯀꯀꯥ ꯍꯣꯏ ꯍꯣꯏ ꯀꯀꯥ ꯌꯥꯝꯅ ꯅꯨꯡꯉꯥꯏꯖꯔꯦꯀꯣ ꯀꯀꯥ ꯑꯗꯨꯗꯤ ꯀꯀꯥꯒꯤ ꯄꯩꯁꯥ ꯁꯤꯗ ꯂꯩꯔꯦ ꯑꯍꯣꯏ ꯌꯥꯝ ꯅꯨꯉꯥꯏꯖꯔꯦ ꯀꯀꯥ ꯅꯆꯥ ꯆꯠꯂꯨꯈꯤꯒꯦꯀꯣ ꯀꯀꯥ ꯑꯗꯨꯗꯤ